ꯆꯥꯡꯗꯝꯅꯕꯗ ꯑꯩꯈꯣꯏꯒꯤ ꯂꯝꯗꯝ ꯑꯁꯦ ꯑꯗꯨꯛꯀꯤ ꯃꯇꯤꯛ

ꯃꯔꯝ ꯑꯁꯤꯅ ꯑꯩꯈꯣꯏ ꯄ꯭ꯔꯖꯥ ꯃꯌꯥꯝꯅ ꯃꯤꯄꯥꯏꯕ ꯅꯨꯡꯉꯥꯏꯇꯕ ꯑꯃꯁꯨꯡ ꯁꯦꯝꯒꯠꯍꯟꯅꯤꯡꯕ ꯃꯌꯥꯝ ꯑꯃ ꯐꯥꯎꯏ ꯑꯗꯨꯕꯨ ꯑꯁꯨꯛ ꯀꯨꯏꯔꯕꯁꯤ ꯑꯩꯈꯣꯏ ꯁꯦꯝꯒꯠꯄꯤꯗꯦ ꯑꯗꯨꯒ ꯐꯅ ꯅꯨꯡꯉꯥꯏꯇꯕ ꯂꯩꯔꯒꯁꯨ ꯑꯩꯈꯣꯏ ꯃꯐꯝ ꯁꯤꯗꯒꯤꯗꯤ ꯌꯨꯝꯁꯤꯗꯤ ꯍꯣꯡꯅꯤꯡꯗꯦ ꯃꯔꯝꯗꯤ ꯌꯨꯝꯁꯤꯗ ꯂꯩꯔꯒ ꯌꯨꯝꯁꯤꯗꯒꯤ ꯌꯨꯝꯁꯤꯗ ꯅꯛꯅꯕꯗ ꯑꯩꯈꯣꯏ ꯇꯥꯎꯟꯁꯤꯗ ꯐꯖꯅ ꯁꯦꯝꯒꯠꯍꯟꯅꯤꯡꯕ ꯍꯦꯟꯅ ꯐꯍꯟꯅꯤꯡꯕ ꯃꯈꯣꯏꯅ ꯄ꯭ꯔꯖꯥꯁꯤꯡꯗ ꯅꯨꯡꯉꯥꯏꯕ ꯄꯤꯕꯤꯕꯗꯣ ꯑꯩꯈꯣꯏꯅ ꯄ꯭ꯔꯖꯥ ꯃꯌꯥꯝꯅ ꯄꯥꯝꯃꯤ ꯑꯃꯁꯨꯡ ꯑꯩꯅꯁꯨ ꯄꯥꯝꯃꯤ ꯑꯁꯨꯝꯅ ꯁꯦꯝꯒꯠ ꯄꯤꯔꯛꯄꯗꯨ ꯄ꯭ꯔꯖꯥꯅꯁꯨ ꯉꯥꯏꯖꯔꯤ